ꯁꯍ꯭ꯔꯗꯗꯤ ꯁ꯭ꯀꯨꯜ ꯌꯥꯝꯅ ꯃꯔꯥꯡ ꯀꯥꯏꯅ ꯁ꯭ꯀꯨꯜ ꯌꯥꯝꯅ ꯂꯩ ꯈꯨꯡꯒꯪꯗꯗꯤ ꯁ꯭ꯀꯨꯜ ꯌꯥꯝꯅ ꯂꯩꯇꯦ ꯑꯗꯨꯗꯩ ꯈꯨꯡꯒꯪꯒꯤ ꯃꯤꯑꯣꯏꯁꯤꯡꯗꯤ ꯁꯨꯕ ꯅꯣꯝꯕ ꯍꯤꯡꯒꯣꯜ ꯀꯣꯏꯕ ꯑꯁꯨꯝꯕ ꯉꯥꯛꯇ ꯑꯣꯏꯕꯅꯤꯅ ꯂꯥꯏꯔꯤꯛꯇ ꯀꯌꯥ ꯍꯦꯟꯅ ꯊꯋꯥꯏ ꯌꯥꯎꯕꯁꯨ ꯑꯣꯏꯗꯦ ꯑꯗꯨꯒ ꯈꯨꯡꯒꯪꯗꯗꯤ ꯂꯥꯏꯔꯤꯛꯇꯁꯨ ꯂꯝꯕꯤ ꯊꯣꯡ ꯀꯩ ꯀꯩ ꯌꯥꯝꯅ ꯐꯠꯇꯕꯅꯤꯅ ꯑꯣꯖꯥꯁꯤꯡ ꯀꯩ ꯀꯩ ꯂꯥꯛꯄꯗꯁꯨ ꯈꯨꯗꯣꯡ ꯆꯥꯗꯕ ꯃꯌꯥꯝ ꯑꯃ ꯂꯩ ꯑꯗꯨꯅ ꯁꯍ꯭ꯔꯗꯗꯤ ꯂꯃꯕꯤ ꯊꯣꯡ ꯐꯕ ꯈꯣꯠꯄ ꯑꯗꯨꯝꯕ ꯃꯌꯥꯝ ꯑꯃ ꯑꯣꯏꯕꯅꯤꯅ ꯑꯣꯖꯥꯁꯤꯡꯁꯨ ꯇꯣꯏꯅ ꯂꯥꯛꯏ ꯈꯣꯠꯂꯤ ꯑꯗꯨꯒ ꯂꯥꯏꯔꯤꯛ ꯇꯛꯄꯤꯕꯗꯁꯨ ꯀꯩꯅꯣ ꯇꯦꯛꯅꯤꯀꯦꯜꯒꯤ ꯌꯥꯝꯅ ꯐꯕꯅꯤꯅ ꯁꯍ꯭ꯔꯗꯗꯤ ꯑꯗꯨꯅ ꯃꯔꯥꯡ ꯀꯥꯏꯅ ꯐꯖꯅ ꯒ꯭ꯌꯥꯟ ꯇꯥꯅ ꯇꯥꯛꯄꯤꯕ ꯉꯝꯃꯤ ꯈꯨꯡꯒꯪꯗꯗꯤ ꯄ꯭ꯔꯦꯛꯇꯤꯀꯦꯜ ꯀꯩ ꯀꯩ ꯑꯝꯇ ꯌꯥꯎꯗꯦ ꯊꯤꯋꯣꯔꯤ ꯈꯔ ꯑꯣꯖꯥꯅ ꯇꯥꯛꯄꯤꯔꯒ ꯑꯗꯨꯝ ꯇꯣꯀꯏ